ꯃꯐꯝ ꯑꯁꯤꯗ ꯉꯥꯃꯤꯁꯤꯡꯒꯤ ꯐꯨꯔꯨꯞꯁꯦ ꯑꯌꯥꯝꯕꯅ ꯃꯩꯇꯩꯅ ꯅꯝꯅ ꯇꯥꯏ ꯃꯈꯣꯏꯁꯤꯡ ꯑꯗꯨ ꯃꯁꯥꯒꯤ ꯃꯌꯨꯝꯗ ꯌꯣꯛꯆꯔꯒ ꯑꯃꯗꯤ ꯃꯤꯉꯣꯟꯗꯒꯤ ꯃꯊꯥꯡ ꯂꯩꯔꯒ ꯑꯃꯗꯤ ꯄꯥꯠ ꯇꯨꯔꯦꯜꯗꯒꯤ ꯐꯥꯔꯒ ꯑꯌꯥꯝꯕꯅ ꯇꯧꯅꯩ

ꯄꯥꯡꯊꯣꯛꯄ ꯍꯔꯥꯎ ꯀꯨꯃꯩ ꯍꯥꯏꯔꯒꯗꯤ ꯃꯈꯣꯏꯅ ꯌꯣꯛꯆꯔꯤꯕ ꯉꯥꯁꯤꯡ ꯑꯗꯨ ꯃꯄꯨꯡ ꯃꯔꯩ ꯐꯥꯔꯕ ꯃꯇꯝꯗ ꯃꯌꯥꯝ ꯑꯄꯨꯟꯕꯒꯤ ꯑꯣꯏꯅ ꯉꯥꯒꯤ ꯀꯨꯃꯩ ꯃꯦꯂꯥ ꯄꯥꯡꯊꯣꯛꯇꯨꯅ ꯃꯌꯥꯝꯗ ꯌꯣꯟ ꯌꯣꯟꯕ ꯐꯪꯍꯟꯕ ꯑꯃꯗꯤ ꯂꯩꯕ ꯂꯥꯛꯄ ꯃꯌꯥꯝꯗꯨꯁꯨ ꯃꯈꯣꯏꯅ ꯄꯨꯊꯣꯛꯆꯔꯤꯕ ꯉꯥ ꯑꯗꯨꯒꯤ ꯃꯇꯥꯡꯗ ꯊꯥꯒꯠ ꯋꯥꯍꯩ ꯐꯣꯡꯗꯣꯛꯑꯃꯕ ꯑꯃꯗꯤ ꯃꯤꯇꯩꯁꯤꯡꯒꯤ ꯑꯣꯏꯕ ꯊꯧꯗꯣꯛ ꯑꯆꯧ ꯑꯆꯧꯕ ꯍꯥꯏꯕꯗꯤ ꯆꯥꯀꯧꯕꯒꯨꯝꯕ ꯆꯩꯔꯥꯎꯕꯒꯨꯝꯕ ꯑꯗꯒꯤ ꯎꯁꯣꯞ ꯋꯥꯁꯣꯞꯀꯨꯝꯕꯗ ꯑꯌꯥꯝꯕ ꯉꯥꯁꯤꯡ ꯁꯤꯖꯤꯟꯅꯩ